ꯁꯤ ꯋꯥꯕꯒꯥꯏ ꯕꯥꯖꯥꯔꯒꯤꯗ ꯗꯨꯗꯥꯟ ꯁꯪꯒꯣꯝꯒꯤ ꯗꯨꯀꯥꯟꯒ ꯐꯝꯕ ꯕꯤ ꯀꯦꯒꯤꯗꯨ ꯑꯣꯏꯕꯤꯗꯣꯏꯔꯣ ꯑꯣ ꯑꯩꯁꯤ ꯀꯩꯅꯣꯒꯤ ꯁꯪꯒꯣꯝꯁꯤ ꯈꯔ ꯂꯧꯅꯤꯡꯕ ꯁꯪꯒꯣꯝꯒꯤ ꯄ꯭ꯔꯗꯛꯁꯨ ꯍꯥꯏꯇꯥꯔꯦ ꯈꯔ ꯂꯧꯅꯤꯡꯕ ꯁꯤ ꯁꯪꯒꯣꯝꯒꯤ ꯄ꯭ꯔꯗꯛꯁꯤꯗ ꯑꯩꯈꯣꯏꯒꯤ ꯁꯪꯒꯣꯝ ꯑꯅꯧꯕ ꯑꯐꯝꯕ ꯍꯥꯏꯗꯤ ꯀꯩꯅꯣꯒꯤ ꯈꯔ ꯐꯪꯕꯤꯒꯅꯤꯀꯣ ꯍꯥꯏꯗꯤ ꯁꯪꯒꯣꯝ ꯁꯥꯅꯥ ꯒꯨꯝꯕꯒꯁꯦ ꯑꯣ ꯑꯗꯣ ꯀꯩꯅꯣꯒꯤ ꯃꯃꯜ ꯄ꯭ꯔꯥꯏꯖꯁꯤꯡꯁꯦ ꯍꯥꯏꯐꯦꯠꯇꯪ ꯍꯥꯏꯕꯤꯔꯛꯎꯅꯦ ꯍꯥꯏꯗꯤ ꯁꯪꯒꯣꯝ ꯑꯐꯝꯕꯅ ꯄ꯭ꯔꯥꯏꯖ ꯀꯌꯥ ꯂꯩ ꯑꯗꯒꯤ ꯁꯪꯒꯣꯝ ꯑꯅꯧꯕꯅ ꯄ꯭ꯔꯥꯏꯖ ꯀꯌꯥ ꯂꯩ ꯑꯗꯒꯤ ꯀꯩꯅꯣ ꯑꯣꯏꯅ ꯁꯪꯒꯣꯝ ꯁꯥꯅꯥꯗꯨꯅ ꯀꯦꯖꯤꯗ ꯀꯌꯥꯃꯨꯛꯀꯤ ꯆꯥꯡ ꯂꯩ ꯍꯥꯏꯐꯦꯠꯇꯪ ꯑꯣ ꯍꯥꯏꯗꯤ ꯑꯩꯈꯣꯏꯁꯤ ꯂꯩꯐꯝꯁꯤ ꯀꯩꯅꯣ ꯑꯣꯏꯅ ꯇꯧꯗꯣꯔꯤꯕ꯭ꯔꯥ ꯍꯥꯏꯗꯤ ꯄꯨꯂꯞ ꯍꯣꯜꯁꯦꯜ ꯑꯩꯏꯅ ꯍꯥꯏꯗꯤ ꯆꯥꯎ ꯆꯥꯎꯅ ꯊꯥꯕꯤꯗꯨ ꯇꯧꯗꯣꯏꯔꯥ ꯅꯠꯇ꯭ꯔꯒꯅ ꯑꯩꯈꯣꯏꯅ ꯃꯔꯛ ꯃꯍꯥꯒꯤ ꯃꯇꯦꯛ ꯑꯃ ꯂꯧꯕ ꯍꯥꯏꯗꯤ ꯁꯪꯒꯣꯝ ꯁꯥꯅꯥꯗ ꯑꯣꯏꯔꯣ ꯄꯋꯥ ꯑꯃ ꯂꯧꯕ ꯑꯗꯒꯤ ꯒ꯭ꯔꯥꯝ ꯈꯔ ꯀꯦꯖꯤ ꯃꯈꯥꯏ ꯑꯃ ꯂꯧꯕ ꯍꯥꯏꯗꯤ ꯑꯗꯒꯤ ꯑꯩꯈꯣꯏꯒꯤ ꯁꯨꯝ ꯂꯝꯖꯦꯟꯒ ꯆꯦꯜꯂꯨ ꯍꯂꯛꯄ ꯑꯗꯒꯤ ꯀꯩꯅꯣꯒ ꯉꯍꯥꯛ ꯁꯥꯟꯅꯔꯨ ꯀꯥꯟꯗ ꯁꯪꯒꯣꯝ ꯑꯐꯝꯕ ꯒꯤꯂꯥꯁ ꯑꯃꯒ ꯊꯛꯅꯤꯡꯕ ꯑꯗꯨꯝꯕꯁꯦ ꯑꯗꯨꯝ ꯌꯥꯗꯣꯏꯔꯥ ꯅꯠꯇ꯭ꯔꯒꯅ ꯍꯣꯜꯁꯦꯜ ꯑꯣꯏꯅ ꯂꯧꯐꯝ ꯑꯣꯏꯗꯣꯏꯔꯥ ꯀꯃꯥꯏ ꯇꯧꯋꯤ ꯁꯤꯗꯤ

ꯑꯣ ꯍꯥꯏꯗꯤ ꯀꯩꯅꯣꯒꯤ ꯍꯥꯏꯗꯤ ꯑꯩꯈꯣꯏꯒꯤ ꯍꯣꯜꯁꯦꯜꯃꯛ ꯀꯩꯅꯣ ꯇꯧꯗ꯭ꯔꯒꯁꯨ ꯍꯥꯏꯗꯤ ꯑꯩꯈꯣꯏꯅ ꯅꯨꯡꯇꯤꯒꯤ ꯍꯥꯏꯗꯤ ꯑꯌꯨꯛꯇ ꯋꯥꯛꯀꯤꯡ ꯉꯥꯏꯍꯥꯛ ꯆꯦꯜꯂꯨꯔꯒ ꯍꯂꯛꯄꯗ ꯁꯪꯒꯣꯝ ꯑꯐꯝꯕ ꯒꯤꯂꯥꯁ ꯑꯃ ꯊꯛꯄꯁꯦ ꯍꯥꯏꯗꯤ ꯍꯛꯆꯥꯡꯁꯨ ꯈꯔ ꯐꯩ ꯍꯛꯆꯥꯡꯁꯨ ꯇꯦꯈꯠꯂꯤꯗꯅꯀꯣ ꯍꯣꯏ ꯑꯗꯨꯃꯥꯏꯅ ꯍꯥꯏꯗꯤ ꯍꯦꯛ ꯋꯥꯛꯀꯤꯡ ꯆꯠꯂꯨꯔꯒ ꯅꯣꯡꯃꯁꯨ ꯁꯪꯒꯣꯝ ꯑꯐꯝꯕ ꯍꯦꯛ ꯊꯛꯅꯤꯡꯉꯛꯏ ꯅꯠꯇ꯭ꯔꯥ ꯅꯣꯡꯃꯁꯨ ꯁꯪꯒꯣꯝ ꯑꯅꯧꯕꯒꯨꯝꯕꯗꯣ ꯍꯦꯛ ꯊꯛꯅꯤꯡꯉꯦ ꯑꯗꯨ ꯁꯤꯅ ꯒꯤꯂꯥꯁ ꯁꯤꯗ ꯃꯃꯜꯁꯤ ꯀꯌꯥ ꯀꯌꯥꯃꯨꯛ ꯀꯥꯗꯤ ꯂꯩ ꯅꯠꯇ꯭ꯔꯒꯅ ꯒꯤꯂꯥꯁ ꯑꯣꯏꯅ ꯑꯗꯨꯃꯥꯏꯅ ꯂꯧꯕ ꯌꯥꯒꯗ꯭ꯔꯥ ꯒꯤꯂꯥꯁ ꯑꯃꯃꯝꯒꯨꯝꯕ ꯆꯣꯏꯅ

ꯍꯣꯏ ꯍꯥꯏꯗꯤ ꯑꯩꯒꯤ ꯍꯥꯏꯗꯤ ꯂꯝꯖꯦꯟ ꯆꯦꯟꯕ ꯍꯥꯏꯁꯤꯗꯕꯨ ꯅꯣꯡ ꯐꯥꯗꯣꯛꯁꯨ ꯑꯌꯨꯛ ꯉꯟꯇꯥꯅꯁꯨ ꯀꯣꯛ ꯆꯦꯟꯅꯤꯡꯉꯛꯏ ꯅꯠꯇ꯭ꯔꯥ ꯑꯗꯨ ꯀꯥꯟꯗ ꯑꯗꯨꯝ ꯍꯥꯏꯗꯤ ꯑꯌꯨꯛ ꯉꯟꯅ ꯉꯟꯅ ꯑꯗꯨꯝ ꯊꯣꯛꯂꯛꯄꯗ ꯑꯗꯨꯝ ꯗꯨꯀꯥꯟꯗꯤ ꯑꯗꯨꯝ ꯍꯥꯡꯉꯝꯃꯗꯣꯏꯅꯦꯕ ꯑꯣ ꯑꯣ ꯐꯔꯦ ꯐꯔꯦ ꯑꯗꯨꯗꯤ ꯑꯥ ꯍꯣꯏ ꯑꯗꯨꯏꯗꯤ ꯌꯥꯝ ꯅꯨꯡꯉꯥꯏꯖꯔꯦ ꯑꯗꯣ ꯍꯌꯦꯡꯁꯤ ꯑꯗꯨꯝ ꯋꯥꯛꯀꯤꯡ ꯆꯦꯜꯂꯛꯄ ꯑꯣꯏꯅ ꯉꯥꯏꯍꯥꯛ ꯂꯦꯡꯊꯣꯛꯆꯔꯛꯑꯒꯦ ꯍꯣꯏ ꯑꯗꯨꯃꯥꯏꯅ ꯇꯧꯔꯒꯦ ꯑꯗꯣ ꯑꯣꯏꯗꯤ